ꯁꯤ ꯑꯣꯜꯂꯥ ꯀꯥꯔ ꯁꯥꯔꯕꯤꯁꯀꯤ ꯃꯤ ꯑꯣꯏꯕꯤꯔꯕ꯭ꯔ ꯑꯩꯈꯣꯏ ꯏꯃꯥꯅꯕ ꯃꯉꯥ ꯑꯁꯤ ꯄꯤꯛꯅꯤꯛ ꯆꯠꯀꯦ ꯍꯥꯏꯅ ꯈꯟꯅꯔꯤ ꯃꯗꯨꯗ ꯑꯩꯈꯣꯏ ꯏꯃꯥꯅꯕ ꯃꯉꯥ ꯑꯁꯤ ꯒꯥꯔꯤ ꯑꯃꯗꯇ ꯆꯠꯅꯤꯡꯕ ꯍꯥꯏꯗꯤ ꯇꯣꯈꯥꯏ ꯇꯥꯅꯤꯡꯗꯕꯅꯤ ꯑꯗꯨꯅ ꯑꯩꯈꯣꯏꯅ ꯄꯥꯝꯂꯤꯕ ꯒꯥꯔꯤ ꯑꯁꯤꯅ ꯑꯦꯛꯁ ꯌꯨ ꯕꯤ ꯊ꯭ꯔꯤ ꯍꯟꯗ꯭ꯔꯦꯠ ꯈꯔ ꯆꯥꯎꯕꯗꯨꯅꯤ ꯑꯩꯈꯣꯏꯅ ꯆꯠꯀꯗꯧꯔꯤꯕ ꯃꯐꯝ ꯑꯁꯤꯅ ꯀ꯭ꯋꯥꯛꯇꯥꯗꯒꯤꯅ ꯎꯈ꯭ꯔꯨꯜ ꯐꯥꯎꯕꯅꯤ ꯃꯁꯤ ꯆꯠꯄꯗ ꯀꯤꯂꯣꯃꯤꯇꯔꯒꯤ ꯍꯤꯁꯥꯕꯇ ꯄꯩꯁꯥ ꯑꯁꯤ ꯂꯧꯗꯣꯔꯤꯕ꯭ꯔ ꯅꯠꯇ꯭ꯔꯒ ꯅꯣꯡꯃꯒꯤ ꯑꯣꯏꯅ ꯍꯤꯁꯥꯕ ꯅꯣꯡꯃꯒꯤ ꯑꯣꯏꯅ ꯄꯩꯁꯥ ꯂꯩꯗꯣꯔꯤꯕ꯭ꯔ ꯃꯁꯤ ꯈꯪꯅꯤꯡꯕꯅꯤꯅ ꯃꯔꯝ ꯑꯣꯏꯔꯒ ꯑꯩꯈꯣꯏꯗ ꯀꯣꯜ ꯕꯦꯛ ꯑꯃꯨꯛꯇ ꯇꯧꯔꯒ ꯍꯥꯏꯕꯤꯔꯛꯎ